ꯁ꯭ꯋꯤꯝꯃꯤꯡ ꯑꯃ ꯇꯝꯒꯦ ꯍꯥꯏꯅ ꯍꯥꯏꯕ ꯑꯣꯏꯇꯥꯔꯗꯤ ꯍꯧꯖꯤꯛꯀꯤ ꯃꯇꯝꯗꯗꯤ ꯀꯣꯁ ꯑꯃ ꯐꯖꯅ ꯇꯥꯟꯅꯕꯤꯕ ꯑꯗꯒꯤ ꯃꯥꯒꯤ ꯍꯥꯏꯗꯤ ꯎꯞꯅ ꯅꯅꯤꯡꯉꯥꯏꯒꯤ ꯑꯅꯣꯞ ꯑꯗꯒꯤ ꯃꯥꯒꯤ ꯂꯤꯠꯅꯅꯅꯤꯡꯉꯥꯏꯒꯤ ꯐꯨꯔꯤꯠ ꯍꯥꯏꯗꯤ ꯁ꯭ꯋꯤꯝꯃꯤꯡꯒꯤꯗ ꯍꯥꯏꯗꯤ ꯇꯝꯃꯤꯕꯗꯨꯒꯤ ꯍꯥꯏꯗꯤ ꯃꯣꯏꯒꯤ ꯂꯩꯔꯤꯕꯒꯤ ꯏꯔꯣꯏꯕꯒꯤ ꯃꯑꯣꯡꯗꯣ ꯑꯗꯨꯗ ꯁꯤꯖꯤꯟꯅꯒꯗꯕ ꯑꯥꯏꯇꯦꯝ ꯃꯈꯩꯁꯤꯡꯗꯣ ꯑꯗꯨ ꯌꯥꯎꯔꯒ ꯇꯧꯍꯟꯅꯤꯡꯉꯤ